ꯑꯩ ꯑꯩꯅ ꯁꯤꯒꯨꯝꯕ ꯀꯩꯀꯥ ꯒ꯭ꯔꯤꯇꯤꯡ ꯀꯥꯔꯠꯀꯨꯝꯕ ꯑꯗꯨ ꯆꯤꯊꯤꯒꯨꯝꯕ ꯀꯩꯀꯥ ꯁꯦꯝꯕꯁꯦ ꯏꯁꯥꯅꯁꯨ ꯌꯥꯝꯅ ꯄꯥꯝꯖꯩ ꯑꯗꯨꯒ ꯑꯩꯈꯣꯏꯒꯤ ꯑꯩꯅ ꯇꯤꯟꯅꯔꯤꯕ ꯃꯔꯨꯞ ꯃꯄꯥꯡ ꯑꯃꯗꯤ ꯑꯩꯒꯤ ꯏꯌꯥꯝꯕ ꯑꯃꯁꯨꯡ ꯑꯩꯒꯤ ꯏꯆꯜ ꯑꯃꯁꯨꯡ ꯑꯩꯒꯤ ꯏꯆꯦꯗ ꯑꯁꯤꯒꯨꯝꯕ ꯀꯥꯔꯠ ꯃꯌꯥꯝꯁꯦ ꯁꯦꯝꯗꯨꯅ ꯄꯤ ꯑꯗꯨꯁꯨ ꯄꯨꯡꯄꯤꯗ ꯄꯤꯕ ꯌꯥꯗꯦ ꯁꯤꯒꯤ ꯒꯨꯝꯕꯁꯦ ꯃꯇꯥꯡ ꯆꯥꯅ ꯃꯐꯝ ꯆꯥꯅ ꯄꯤꯒꯗꯕꯅꯤ ꯚꯦꯂꯨꯗꯣ ꯂꯩꯅꯕ ꯑꯗꯣ ꯄꯣꯠ ꯑꯃ ꯄꯤꯕ ꯃꯇꯝꯗ ꯚꯦꯂꯨ ꯌꯥꯝꯅ ꯂꯩꯅ ꯄꯤꯒꯗꯕꯅꯦꯕꯀꯣ ꯑꯗꯨꯒꯤ ꯑꯩꯈꯣꯏꯅ ꯕꯥꯔꯠ ꯗꯦꯒꯨꯝꯕ ꯑꯃꯁꯨꯡ ꯑꯦꯛꯖꯥꯝꯒꯨꯝꯕ ꯀꯩꯀꯥ ꯊꯣꯛꯂꯛꯄ ꯃꯇꯝꯗ ꯑꯩꯈꯣꯏꯅ ꯁꯤꯒꯨꯝꯕ ꯑꯗꯨꯒꯨꯝꯕꯗ ꯀꯥ ꯍꯦꯟꯅ ꯄꯤ ꯑꯗꯨꯒ ꯁꯤꯒꯨꯝꯕ ꯄꯤꯕ ꯍꯥꯏꯕꯁꯦ ꯑꯩꯈꯣꯏꯅ ꯁꯥꯖꯔꯒ ꯑꯩꯅ ꯁꯥꯔꯒ ꯄꯤꯖꯩ ꯑꯗꯨꯗꯒꯤꯗꯤ ꯑꯗꯨꯗ ꯑꯩꯈꯣꯏꯅ ꯏꯅꯤꯡꯕ ꯃꯌꯥꯝꯗꯣ ꯀꯩ ꯀꯥ ꯂꯣꯏꯅꯃꯛ ꯏꯔꯅꯤ ꯑꯗꯨꯒ ꯄꯤꯔꯅꯤ ꯃꯈꯣꯏꯅꯁꯨ ꯌꯥꯝꯅ ꯍꯔꯥꯎꯖꯩ ꯑꯃꯁꯨꯡ ꯌꯥꯝꯅ ꯅꯨꯡꯉꯥꯏꯖꯩ ꯃꯣꯏ ꯃꯈꯣꯏꯅ ꯑꯩꯅ ꯑꯗꯨ ꯄꯤꯔꯒ ꯑꯗꯨꯒ ꯁꯤ ꯌꯥꯝꯅ ꯑꯁꯤꯒꯨꯝꯕ ꯆꯤꯊꯤꯒꯨꯝꯕ ꯄꯤꯕ ꯑꯗꯨꯗꯒꯤꯗꯤ ꯀꯩꯀꯥ ꯀꯥꯔꯠꯀꯨꯝꯕ ꯄꯤꯕ ꯑꯁꯤ ꯌꯥꯝꯅ ꯚꯦꯂꯨ ꯌꯥꯝꯅ ꯌꯥꯝꯅ ꯚꯦꯂꯨ ꯂꯩꯕ ꯄꯣꯠ ꯑꯃꯅꯦꯕ ꯑꯗꯨ ꯑꯩꯈꯣꯏꯅ ꯊꯥꯏꯅꯒꯤ ꯃꯇꯝꯗꯗꯤ ꯑꯩꯈꯣꯏꯅ ꯍꯧꯖꯤꯛꯀꯤ ꯐꯣꯟꯒꯨꯝꯕ ꯏꯁꯃꯥꯔꯠ ꯐꯣꯟꯒꯨꯝꯕ ꯀꯩꯀꯥ ꯂꯩꯇ꯭ꯔꯤꯉꯩꯗ ꯑꯩꯈꯣꯏꯅ ꯆꯤꯊꯤ ꯏꯔꯒ ꯂꯝ ꯑꯃꯗꯒꯤ ꯂꯝ ꯑꯃꯗ ꯅꯠꯇ꯭ꯔ ꯑꯗꯨꯃꯥꯏꯅ ꯄꯤꯗꯣꯏꯅꯦꯕꯀꯣ ꯑꯗꯨ ꯄꯤꯕꯗꯨꯗ ꯌꯥꯝꯅ ꯃꯒꯨꯟ ꯌꯥꯝꯅ ꯂꯩꯌꯦꯕ ꯑꯗꯨꯒꯤ ꯃꯇꯝ ꯍꯧꯖꯤꯛꯇꯤ ꯆꯤꯊꯤꯒꯨꯝꯕ ꯑꯗꯨꯗꯒꯤꯗꯤ ꯀꯥꯔꯠꯀꯨꯝꯕꯁꯦ ꯍꯧꯖꯤꯛꯇꯤ ꯌꯥꯝ ꯄꯥꯛꯅ ꯄꯤꯅꯗ꯭ꯔꯦ ꯀꯩꯒꯤꯅꯣ ꯍꯥꯏꯕ ꯃꯇꯝꯗ ꯍꯧꯖꯤꯛꯇꯤ ꯏꯁꯃꯥꯔꯠ ꯐꯣꯟꯅ ꯑꯣꯏꯅ ꯃꯍꯨꯠ ꯁꯤꯜꯂꯕꯅꯤꯅ ꯑꯩꯈꯣꯏꯅ ꯈꯨꯠꯀꯤ ꯑꯩꯈꯣꯏꯅ ꯍꯥꯏꯅꯤꯡꯕ ꯑꯗꯨꯗꯒꯤꯗꯤ ꯑꯩꯈꯣꯏꯅ ꯀꯩꯀꯥ ꯄꯤꯅꯤꯡꯕ ꯑꯣꯏꯔꯁꯨ ꯑꯗꯨꯝ ꯏꯁꯃꯥꯔꯠ ꯐꯣꯟꯗꯒꯤ ꯇꯧꯔꯒ ꯑꯗꯨꯝ ꯂꯣꯏꯅꯃꯛ ꯄꯤꯔꯦ ꯑꯗꯨꯅ ꯑꯩꯈꯣꯏꯅ ꯆꯤꯊꯤꯒꯨꯝꯕ ꯊꯥꯕꯁꯦ ꯍꯧꯖꯤꯛ ꯀꯌꯥ ꯊꯥꯅꯗ꯭ꯔꯦ ꯑꯗꯨꯅ ꯍꯧꯖꯤꯛꯀꯤ ꯃꯇꯝꯗ ꯑꯁꯤꯒꯨꯝꯕꯁꯦ ꯌꯥꯝꯅ ꯚꯦꯂꯨꯒꯤ ꯚꯦꯂꯨ ꯌꯥꯝꯅ ꯂꯩꯔꯛꯇꯕꯒꯤ ꯃꯔꯝ ꯑꯣꯏꯗꯨꯅ ꯑꯩꯈꯣꯏꯅ ꯌꯥꯝꯅ ꯀꯩꯁꯨ ꯌꯥꯝꯅ ꯈꯜꯖꯤꯜꯂꯨꯗꯦꯕꯀꯣ ꯑꯗꯨꯅ ꯃꯇꯥꯡ ꯑꯁꯤꯗ ꯂꯣꯏꯁꯤꯟꯖꯔꯒꯦ